ꯑꯦꯜ ꯄꯤ ꯖꯤ ꯒ꯭ꯌꯥꯁ ꯁꯤꯖꯤꯟꯅꯕꯒꯤ ꯈꯨꯗꯣꯡꯊꯤꯕꯗꯒꯤ ꯉꯥꯛꯊꯣꯛꯀꯗꯕ ꯍꯥꯏꯔꯒꯗꯤ ꯑꯩꯈꯣꯏꯅ ꯑꯦꯜꯄꯤꯖꯤꯗꯨ ꯔꯤꯐꯤꯜ ꯇꯧꯕꯝ ꯑꯗꯨꯗꯒꯤ ꯑꯦꯜ ꯄꯤ ꯖꯤ ꯁꯤꯂꯤꯟꯗꯔ ꯑꯗꯨ ꯂꯤꯛ ꯑꯣꯏꯕ꯭ꯔꯥ ꯑꯣꯏꯗꯕ꯭ꯔꯥ ꯍꯥꯏꯅ ꯐꯖꯅ ꯆꯦꯛ ꯇꯧꯔꯒ ꯄꯨꯕꯤꯔꯛꯄ ꯌꯨꯝ ꯌꯧꯔꯛꯑꯒ ꯔꯤꯒꯨꯂꯦꯇꯔ ꯄꯥꯟꯁꯤꯜꯂꯒ ꯊꯣꯡꯕ ꯃꯇꯝꯗ ꯒ꯭ꯌꯥꯁ ꯑꯗꯨ ꯂꯤꯛ ꯑꯣꯏꯕꯒꯤ ꯃꯈꯣꯟ ꯂꯤꯛ ꯒ꯭ꯌꯥꯁ ꯆꯠꯄꯒꯤ ꯃꯈꯣꯟ ꯇꯥꯕ꯭ꯔꯥ ꯇꯥꯗꯕ꯭ꯔꯥ ꯍꯥꯏꯅ ꯆꯦꯛ ꯇꯧꯕꯤꯕ ꯑꯗꯨꯒ ꯆꯥꯛ ꯊꯣꯡꯕ ꯂꯣꯏꯔꯒ ꯔꯤꯒꯨꯂꯦꯇꯔ ꯑꯗꯨ ꯃꯨꯊꯠꯄ ꯀꯥꯎꯕꯤꯗꯕ ꯁꯤ ꯑꯍꯨꯝꯁꯦ ꯍꯥꯏꯖꯅꯤꯡꯉꯤ